ꯑꯩꯒꯤ ꯌꯨꯝꯒꯤ ꯁꯍꯔꯒꯤ ꯈ꯭ꯋꯥꯏꯗꯒꯤ ꯄꯥꯝꯂꯤꯕ ꯃꯐꯝ ꯍꯥꯏꯔꯒꯗꯤ ꯊꯥꯡꯃꯩꯕꯟꯒꯤ ꯆꯩꯔꯥꯎ ꯆꯤꯡꯁꯦ ꯍꯥꯏꯖꯒꯦ ꯃꯔꯝ ꯑꯗꯨꯗꯤ ꯃꯐꯝꯁꯦ ꯌꯥꯝꯅ ꯐꯖꯩ ꯑꯌꯨꯛ ꯉꯟꯇꯥ ꯋꯥꯀꯤꯡ ꯂꯥꯛꯄꯗ ꯃꯊꯛꯇꯒꯤ ꯎꯔꯤꯕ ꯕ꯭ꯌꯨ ꯍꯥꯏꯇꯥꯔꯦ ꯆꯤꯡꯗ ꯂꯩꯆꯤꯜꯅ ꯀꯨꯞꯁꯟꯕꯗꯣ ꯌꯥꯝꯅ ꯐꯖꯩ ꯑꯗꯨꯝ ꯋꯥꯀꯤꯡ ꯆꯠꯄ ꯃꯇꯝꯗ ꯊꯥꯏꯅꯗꯒꯤ ꯎꯅꯗ꯭ꯔꯕ ꯏꯃꯥꯟꯅꯕ ꯃꯌꯥꯝꯁꯨ ꯑꯗꯨꯝ ꯊꯦꯡꯅꯩ ꯅꯠꯇ꯭ꯔꯒ ꯑꯩꯒꯤ ꯔꯤꯂꯦꯇꯤꯕꯁ ꯃꯌꯥꯝꯁꯨ ꯊꯦꯡꯅꯩ ꯍꯥꯏꯇꯥꯔꯦ ꯃꯐꯝꯁꯦ ꯇꯤꯀꯦꯠ ꯀꯛꯄ ꯅꯠꯇꯦ ꯄꯩꯁꯥ ꯆꯪꯗꯦ ꯑꯗꯨꯝ ꯑꯩꯈꯣꯏꯅ ꯆꯠꯅꯤꯡꯕ ꯃꯇꯝꯗꯁꯨ ꯑꯗꯨꯝ ꯆꯠꯄ ꯌꯥꯏ ꯆꯤꯡꯀꯥꯕꯁꯦ ꯑꯗꯨꯝ ꯍꯥꯏꯗꯤ ꯌꯥꯝ ꯍꯥꯏꯗꯤ ꯑꯩꯒꯤꯗꯤ ꯈ꯭ꯋꯥꯏꯗꯒꯤ ꯄꯥꯝꯖꯕ ꯊꯕꯛꯅꯦ ꯍꯥꯏꯗꯤ ꯍꯣꯕꯤ ꯍꯥꯏꯇꯥꯔꯦ

ꯆꯤꯡꯁꯦ ꯍꯥꯏꯗꯤ ꯌꯥꯝꯅ ꯂꯥꯞꯄꯁꯨ ꯑꯣꯏꯗꯦ ꯌꯨꯝꯗꯒꯤ ꯑꯗꯨꯝ ꯑꯩꯅ ꯆꯠꯅꯤꯡꯕ ꯃꯇꯝꯗ ꯑꯗꯨꯝ ꯆꯠꯄ ꯌꯥꯏ